ꯑꯩꯅ ꯍꯧꯈꯤꯕ ꯍꯞꯇꯥꯗ ꯃꯣꯕꯥꯏꯜ ꯑꯃ ꯂꯩ ꯍꯥꯏꯔꯤꯕ ꯃꯣꯕꯥꯏꯜꯗꯣ ꯃꯇꯝ ꯈꯔ ꯁꯤꯖꯤꯟꯅꯔꯒ ꯆꯥꯔꯖꯤꯡꯁꯨ ꯇꯧꯕ ꯌꯥꯗꯦ ꯐꯣꯟ ꯇꯧꯕꯁꯨ ꯃꯌꯦꯛ ꯁꯦꯡꯗꯦ ꯑꯦꯁ ꯑꯦꯝ ꯑꯦꯁ ꯊꯥꯕꯁꯨ ꯌꯥꯝ ꯅꯨꯡꯉꯥꯏꯇꯦ ꯐꯣꯟꯗꯣ ꯄ꯭ꯔꯣꯕ꯭ꯂꯦꯝ ꯈꯔ ꯂꯩ